ꯏꯝꯐꯥꯜ ꯀꯦꯕ ꯁꯥꯔꯕꯤꯁ ꯑꯣꯏꯕꯤꯔꯕ꯭ꯔꯥ ꯁꯤꯡꯖꯃꯩ ꯁꯨꯄꯔ ꯃꯥꯔꯀꯦꯠꯇꯒꯤꯅ ꯀꯪꯂꯥ ꯐꯥꯎꯕ ꯃꯤ ꯃꯔꯤ ꯆꯠꯄ ꯇꯥꯔꯦ ꯃꯁꯤꯒꯤ ꯈꯨꯗꯣꯡ ꯆꯥꯕꯁꯤ ꯂꯩꯒꯗ꯭ꯔꯥ ꯉꯁꯤ ꯅꯨꯡꯊꯤꯜ ꯄꯨꯡ ꯑꯅꯤꯗ ꯆꯠꯀꯗꯧꯕꯅꯤ